ꯖꯣꯒꯥ ꯑꯁꯤ ꯑꯦꯛꯁꯔꯁꯥꯏꯁ ꯇꯧꯕꯒꯤ ꯃꯑꯣꯡ ꯑꯃꯈꯛꯇꯪ ꯑꯣꯏꯗꯦ ꯀꯌꯥ ꯑꯃ ꯂꯩ ꯑꯇꯣꯞ ꯑꯇꯣꯞꯄ ꯃꯈꯜ ꯀꯌꯥ ꯑꯃ ꯂꯩ ꯃꯁꯤꯅ ꯃꯤꯑꯣꯏꯕꯗ ꯍꯛꯆꯥꯡ ꯐꯍꯟꯕꯗ ꯅꯠꯇꯅ ꯂꯥꯏꯅꯥ ꯇꯤꯟꯅꯥ ꯀꯌꯥꯗꯒꯤ ꯉꯥꯛꯊꯣꯛꯄꯁꯨ ꯉꯝꯃꯤ ꯖꯣꯒꯥ ꯆꯥꯡ ꯅꯥꯏꯅ ꯇꯧꯕꯅ ꯍꯛꯆꯥꯡ ꯅꯨꯡꯉꯥꯏꯕ ꯑꯃꯗꯤ ꯆꯥꯕ ꯊꯛꯄ ꯃꯇꯝ ꯆꯥꯅ ꯌꯥꯕ ꯑꯃꯗꯤ ꯑꯅꯥ ꯑꯌꯦꯛ ꯀꯌꯥꯗꯒꯤ ꯉꯥꯛꯊꯣꯛꯇꯨꯅ ꯅꯨꯡꯉꯥꯏꯅ ꯂꯩꯕ ꯉꯝꯍꯜꯂꯤ